ꯑꯩꯅ ꯏꯁꯥꯒꯤ ꯂꯣꯟꯗ ꯏꯕ ꯅꯠꯇꯕ ꯑꯇꯣꯞꯄ ꯂꯣꯟꯗ ꯏꯕ ꯂꯥꯏꯔꯤꯛ ꯀꯌꯥ ꯑꯃ ꯄꯥꯖꯈ꯭ꯔꯦ ꯂꯥꯏꯔꯤꯛꯁꯤꯡ ꯑꯗꯨꯗꯤ ꯃꯅꯨꯡꯗ ꯑꯃ ꯍꯥꯏꯔꯕꯗꯤ ꯑꯦ ꯄꯤ ꯖꯦ ꯑꯞꯗꯨꯜ ꯀꯂꯥꯝꯅ ꯏꯕ ꯋꯤꯡꯁ ꯑꯣꯐ ꯐꯥꯏꯌꯔ ꯍꯥꯏꯕ ꯂꯥꯏꯔꯤꯛ ꯑꯗꯨ ꯄꯥꯖꯈ꯭ꯔꯦ ꯑꯩꯅ ꯑꯗꯨꯗꯒꯤ ꯒ꯭ꯌꯥꯟ ꯂꯧꯁꯤꯡ ꯍꯦꯟꯒꯠ ꯍꯜꯂꯤ ꯂꯥꯏꯔꯤꯛ ꯑꯗꯨ ꯄꯥꯔꯨꯕꯗꯒꯤ ꯑꯩꯅ ꯄꯥꯝꯖꯔꯤꯕ ꯑꯦꯝ ꯑꯗꯨꯕꯨ ꯊꯨꯡꯅꯤꯡꯕꯒꯤ ꯍꯥꯏꯕꯗꯤ ꯐꯪꯅꯤꯡꯕꯒꯤ ꯑꯄꯥꯝꯕꯁꯨ ꯄꯣꯛꯍꯜꯂꯤ ꯃꯇꯦꯡ ꯄꯥꯡꯕꯕꯨ ꯃꯇꯦꯡ ꯄꯥꯡꯉꯦꯕ ꯑꯗꯨꯒ ꯄꯨꯛꯅꯤꯡꯁꯨ ꯌꯥꯝꯅ ꯊꯧꯒꯠꯍꯜꯂꯤ ꯑꯗꯨꯒ ꯍꯟꯗꯣꯛꯂꯕ ꯕꯤꯖꯟꯒꯤ ꯃꯇꯥꯡꯗꯁꯨ ꯑꯩꯅ ꯃꯣꯠ ꯈꯔ ꯐꯣꯡꯗꯣꯛꯅꯤꯡꯉꯦꯕ ꯃꯣꯠꯇꯨꯗꯤ ꯍꯥꯏꯕꯗꯤ ꯍꯤꯟꯗꯤꯗ ꯏꯔꯤꯕ ꯑꯣꯏꯔꯁꯨ ꯏꯪꯂꯤꯁꯇ ꯏꯕ ꯑꯣꯏꯔꯁꯨ ꯑꯩꯈꯣꯏꯅ ꯄꯥꯕ ꯃꯇꯝꯗ ꯆꯃꯝꯅꯩꯕ ꯍꯥꯏꯕꯗꯤ ꯏꯃꯥ ꯂꯣꯟ ꯅꯠꯇꯕꯅꯤꯅ ꯑꯗꯨꯒ ꯏꯃꯥ ꯂꯣꯟꯗ ꯏꯕ ꯂꯥꯏꯔꯤꯛ ꯑꯣꯏꯔꯕꯗꯤ ꯑꯩꯈꯣꯏꯅ ꯄꯥꯕꯗ ꯌꯥꯝꯅ ꯅꯨꯡꯉꯥꯏ ꯍꯥꯏꯕꯗꯤ ꯑꯩꯈꯣꯏꯒꯤ ꯂꯣꯟ ꯑꯩꯏꯕꯅꯤꯅ ꯒ꯭ꯌꯥꯟ ꯂꯧꯁꯤꯡꯁꯨ ꯍꯦꯟꯒꯠꯍꯜꯂꯤ ꯄꯥꯕꯁꯨ ꯌꯥꯝꯅ ꯅꯨꯡꯉꯥꯏꯍꯜꯂꯤ ꯑꯗꯨꯒ ꯃꯥꯂꯦꯝꯒꯤ ꯃꯤꯄꯨꯝ ꯈꯨꯗꯤꯡꯃꯛꯅ ꯄꯥꯕ ꯌꯥꯕ ꯂꯥꯏꯔꯤꯛ ꯑꯃ ꯍꯥꯏꯔꯕꯗꯤ ꯈꯝꯕ ꯊꯣꯏꯕꯤ ꯂꯥꯏꯔꯤꯛ ꯍꯥꯏꯕꯁꯤꯅꯦꯕ ꯃꯁꯤ ꯂꯥꯏꯔꯤꯛ ꯑꯁꯤ ꯃꯥꯂꯦꯝꯒꯤ ꯃꯤꯄꯨꯝ ꯈꯨꯗꯤꯡꯃꯛꯅ ꯄꯥꯕ ꯌꯥꯏ ꯃꯁꯤꯗꯒꯤ ꯑꯩꯈꯣꯏꯅ ꯀꯔꯤꯒꯨꯝꯕ ꯈꯔ ꯈꯪꯉꯤ ꯑꯗꯨꯗꯤ ꯍꯥꯏꯕꯗꯤ ꯈꯝꯕ ꯊꯣꯏꯕꯤ ꯍꯥꯏꯔꯤꯕ ꯂꯥꯏꯔꯤꯛ ꯑꯁꯤ ꯅꯨꯡꯁꯤ ꯅꯨꯉꯣꯟꯒꯤ ꯑꯣꯏꯕ ꯂꯥꯏꯔꯤꯛꯅꯦꯕ ꯍꯥꯏꯕꯗꯤ ꯈꯝꯕꯁꯤ ꯂꯥꯏꯔꯕꯅꯦꯕ ꯊꯣꯏꯕꯤꯗꯤ ꯅꯤꯡꯊꯧꯒꯤ ꯃꯆꯥꯅꯦꯕ ꯑꯗꯨ ꯃꯈꯣꯏ ꯑꯅꯤꯅ

ꯃꯈꯣꯏ ꯑꯅꯤ ꯅꯨꯡꯁꯤꯅꯈꯤꯕ ꯍꯥꯏꯕꯗꯤ ꯎꯅꯈꯤꯕꯒꯤ ꯋꯥꯔꯤ ꯀꯌꯥ ꯑꯃꯁꯨ ꯌꯥꯎꯋꯋꯦ ꯂꯥꯏꯔꯤꯛ ꯑꯁꯤꯗ ꯃꯁꯤꯕꯨ ꯃꯥꯂꯦꯝꯒꯤ ꯃꯤꯄꯨꯝ ꯈꯨꯗꯤꯡꯃꯛꯅ ꯄꯥꯕ ꯌꯥꯏ